ꯁꯤꯁꯦ ꯅꯔꯁ ꯗꯤꯁꯇ꯭ꯔꯤꯛ ꯍꯣꯁꯄꯤꯇꯥꯜꯒꯤ ꯅꯔꯁꯇꯨ ꯅꯠꯇ꯭ꯔꯣ ꯅꯍꯥꯟ ꯑꯩꯁꯦ ꯁꯣꯅꯤꯌꯥꯅꯦꯕ ꯎꯝ ꯅꯍꯥꯟ

ꯑꯥ ꯅꯍꯥꯟ ꯑꯩꯗꯣ ꯑꯥ ꯆꯦꯛ ꯑꯞ ꯂꯥꯛꯈꯤꯕꯅꯦꯕ ꯎꯝ ꯑꯗꯨ ꯆꯦꯛ ꯑꯞ ꯂꯥꯛꯈꯤꯕꯗ ꯎꯝ ꯑꯩꯁꯦ ꯍꯛꯆꯥꯡ ꯅꯨꯡꯉꯥꯏꯇꯕ ꯍꯥꯏꯗꯤ ꯐꯤꯕꯔ ꯑꯣꯏꯕ ꯑꯗꯨꯒꯤ ꯆꯦꯛ ꯑꯞ ꯂꯥꯛꯈꯤꯕꯅꯦꯕ ꯎꯝ ꯑꯗꯨꯗ ꯅꯣꯏꯅ ꯑꯥ ꯑꯥ ꯗꯣꯁ ꯆꯥꯕ ꯂꯣꯏꯗ꯭ꯔꯤ ꯑꯗꯨꯗ ꯍꯤꯗꯥꯛꯇꯣ ꯆꯥꯕꯗ ꯑꯩꯁꯦ ꯌꯥꯝ ꯋꯥꯔꯛꯄ ꯒ꯭ꯌꯥꯁꯇ꯭ꯔꯤꯛ ꯄ꯭ꯔꯣꯕ꯭ꯂꯦꯝꯅꯤ ꯍꯥꯏꯁꯤꯔꯥ ꯅꯠꯇ꯭ꯔꯁꯨ ꯍꯛꯆꯥꯡꯁꯦ ꯌꯥꯝ ꯆꯣꯛꯊꯕ ꯑꯗꯨꯒꯤ ꯎꯝ

ꯎꯝ ꯎꯝ ꯑꯗꯣ ꯑꯥ ꯍꯣꯏ ꯑꯦꯂꯔꯖꯤ ꯔꯤꯌꯦꯛꯁꯟꯒꯨꯝꯕ ꯂꯩꯕꯗꯤ ꯅꯠꯇꯦ ꯑꯗꯨꯝ ꯏꯁꯥ ꯆꯣꯛꯊꯕꯗꯣ ꯑꯗꯨꯒꯤꯅꯦꯕ ꯑꯗꯣ ꯑꯃꯨꯛ ꯆꯦꯛ ꯑꯞ ꯂꯥꯛꯇꯕꯤꯗ ꯑꯗꯨꯝ ꯆꯥꯔꯁꯨ ꯌꯥꯔꯕꯣ ꯅꯠꯇ꯭ꯔꯒ ꯎꯝ ꯎꯝ

ꯎꯝ ꯎꯝ

ꯑꯥ ꯍꯣꯏ ꯎꯝ ꯎꯝ ꯎꯝ ꯎꯝ ꯎꯝ ꯎꯝ

ꯎꯝ ꯎꯝ ꯎꯝ ꯎꯝ ꯎꯝ ꯎꯝ ꯍꯣꯏ ꯍꯣꯏ ꯑꯗꯣ ꯆꯥꯕ ꯂꯣꯏꯈ꯭ꯔꯕ ꯃꯇꯨꯡꯗ ꯑꯗꯨꯝ ꯆꯦꯛ ꯑꯞ ꯂꯥꯛꯑꯁꯨ ꯌꯥꯏꯗꯅ ꯑꯥ ꯑꯗꯨ ꯃꯃꯥꯡꯗ ꯂꯥꯛꯇ꯭ꯔꯁꯨ ꯌꯥꯏꯀꯣ ꯑꯗꯨꯝ ꯎꯝ ꯎꯝ ꯎꯝ ꯎꯝ ꯍꯣꯏ ꯍꯣꯏ ꯑꯗꯨꯗꯤ ꯑꯥ ꯑꯥ ꯎꯝ ꯎꯝ